ꯑꯩꯈꯣꯏꯒꯤ ꯐꯨꯔꯨꯞꯀꯤ ꯑꯣꯏꯕ ꯃꯁꯥꯟꯅꯁꯤꯡ ꯃꯃꯤꯡ ꯑꯣꯏꯅ ꯈꯔ ꯄꯜꯂꯕꯗ ꯏꯄꯥ ꯑꯄꯨꯁꯤꯡꯅ ꯊꯝꯕꯤꯔꯝꯕ ꯁꯒꯣꯜ ꯀꯥꯡꯖꯩ ꯀꯥꯡꯆꯤꯡꯕꯤ ꯂꯝꯖꯦꯟ ꯁ꯭ꯋꯥ ꯁ꯭ꯋꯥꯇꯥꯟꯅꯕꯤ ꯌꯨꯕꯤ ꯂꯥꯛꯄꯤ ꯍꯥꯏꯔꯤꯕ ꯃꯁꯥꯟꯅ ꯍꯥꯏꯔꯤꯕ ꯃꯁꯥꯟꯅꯁꯤꯡ ꯑꯁꯤ ꯅ ꯌꯥꯝꯅ ꯆꯥꯎꯔꯕ ꯊꯧꯗꯥꯡꯁꯤꯡ ꯂꯧꯔꯤ ꯍꯧꯖꯤꯛꯀꯤ ꯃꯇꯝꯗ ꯏꯟꯈꯠꯂꯛꯂꯤꯕ ꯅꯍꯥꯁꯤꯡꯅ ꯃꯣꯕꯥꯏꯜ ꯇꯦꯂꯤꯕꯤꯖꯟ ꯑꯃꯗꯤ ꯅꯤꯁꯥꯁꯤꯡꯗ ꯑꯦꯗꯤꯛ ꯑꯣꯏꯈꯤꯗꯨꯅ ꯃꯆꯥꯁꯤꯡꯅ ꯂꯩꯈꯤꯗꯕꯁꯤꯡ ꯑꯃꯗꯤ ꯏꯟꯈꯠꯂꯛꯂꯤꯕ ꯅꯍꯥꯁꯤꯡ ꯑꯁꯤꯕꯨ ꯃꯥꯡꯍꯟꯕꯒꯤ ꯃꯔꯝ ꯑꯣꯏ ꯃꯔꯝ ꯑꯁꯤꯅ ꯍꯥꯏꯔꯤꯕ ꯏꯄꯥ ꯏꯄꯨꯁꯤꯡꯅ ꯊꯝꯕꯤꯔꯝ ꯊꯝꯕꯤꯔꯝꯂꯤꯕ ꯃꯁꯥꯟꯅꯁꯤꯡ ꯑꯁꯤ ꯑꯁꯤꯅ ꯑꯩꯈꯣꯏ ꯃꯈꯣꯏꯗ ꯀꯥꯟꯅꯕ ꯀꯌꯥ ꯃꯔꯣꯝ ꯄꯤ ꯍꯥꯏꯔꯤꯕ ꯁꯃꯥꯖ ꯑꯁꯤ ꯁꯃꯥꯖ ꯑꯩꯈꯣꯏꯒꯤ ꯁꯃꯥꯖ ꯑꯁꯤꯗ ꯍꯥꯏꯔꯤꯕ ꯃꯁꯥꯟꯅꯁꯤꯡ ꯑꯁꯤꯅꯁꯨ ꯌꯥꯝꯅ ꯆꯥꯎꯔꯕ ꯊꯧꯗꯥꯡ ꯑꯃ ꯂꯧꯔꯤ ꯁꯝꯅ ꯍꯥꯏꯔꯕꯗ ꯑꯩꯈꯣꯏꯒꯤ ꯃꯦꯟꯇꯦꯜ ꯍꯦꯜꯊ ꯍꯛꯆꯥꯡ ꯁꯥꯖꯦꯟ ꯍꯛꯆꯥꯡ ꯐꯅ ꯂꯩꯕꯗꯁꯨ ꯃꯇꯦꯡ ꯌꯥꯝꯅ ꯄꯥꯡꯉꯤ ꯍꯥ ꯗꯤꯄ꯭ꯔꯦꯁꯟ ꯅꯥꯔꯒ ꯅꯥꯔꯛꯀꯗꯕ ꯍꯦ ꯃꯤꯑꯣꯏꯁꯤꯡꯗꯒꯤꯁꯨ ꯍꯥꯏꯔꯤꯕ ꯁꯥꯟꯅ ꯈꯣꯠꯅꯕꯁꯤꯡ ꯇꯧꯕ ꯑꯁꯤꯅ ꯃꯤꯑꯣꯏ ꯀꯌꯥ ꯑꯃ ꯄꯨꯟꯕ ꯑꯃꯗꯤ ꯊꯦꯡꯅꯕꯅ ꯃꯔꯝ ꯑꯁꯤꯅ ꯗꯤꯄ꯭ꯔꯦꯁꯟ ꯂꯩꯒꯗꯕꯗꯒꯤꯁꯨ ꯌꯥꯝꯅ ꯃꯇꯦꯡ ꯄꯥꯡꯉꯤ ꯍꯦ ꯃꯔꯨꯞ ꯃꯄꯥꯡ ꯇꯤꯟꯅꯕꯒꯤ ꯃꯔꯝꯗꯁꯨ ꯍꯥꯏꯔꯤꯕ ꯃꯁꯥꯟꯅꯁꯤꯡ ꯑꯁꯤ ꯁꯥꯟꯅꯔꯕꯗꯤ ꯃꯔꯨꯞ ꯃꯄꯥꯡ ꯀꯌꯥ ꯑꯃꯔꯣꯝ ꯊꯦꯡꯅꯕ ꯑꯃꯗꯤ ꯄꯨꯟꯕꯒꯤ ꯈꯨꯗꯣꯡꯆꯥꯕ ꯐꯪꯕꯅ ꯃꯔꯨꯞ ꯃꯄꯥꯡꯁꯤꯡꯒꯤ ꯂꯝꯗꯁꯨ ꯌꯥꯝꯅ ꯆꯥꯎꯔꯕ ꯊꯧꯗꯥꯡ ꯑꯃ ꯂꯧꯋꯤ